ꯑꯩꯅ ꯅꯦꯒꯦꯇꯤꯞ ꯑꯦꯛꯁꯄꯤꯔꯤꯌꯦꯟꯁ ꯍꯤꯇꯔ ꯈꯟꯕꯒꯤ ꯃꯔꯝꯗꯤ ꯍꯤꯇꯔꯁꯤ ꯑꯩꯉꯣꯟꯗ ꯑꯩꯅ ꯑꯦꯛꯁꯄꯤꯔꯤꯌꯦꯟꯁ ꯂꯩꯖꯈꯤꯕ ꯄꯣꯠꯇ ꯑꯩꯅ ꯁꯤ ꯈꯔ ꯑꯩꯈꯣꯏ ꯏꯃꯨꯡꯗ ꯑꯁꯣꯛ ꯑꯄꯟ ꯊꯣꯛꯄ ꯁꯣꯝꯗ ꯑꯣꯏꯅ ꯈꯔ ꯂꯩꯈꯔꯦ ꯑꯗꯨꯅ ꯑꯩꯅꯁꯤ ꯈꯟꯖꯕꯅꯤ ꯑꯩꯈꯣꯏ ꯃꯃꯥꯅ ꯋꯤꯟꯇꯔꯗ ꯅꯤꯡꯊꯝꯊꯥꯗ ꯍꯤꯇꯔꯁꯦ ꯑꯩꯈꯣꯏ ꯏꯃꯨꯡꯗꯣ ꯈꯔ ꯏꯪꯕꯒꯤ ꯏꯃꯨꯡꯗ ꯁꯤꯖꯤꯟꯅꯅꯕ ꯂꯩꯔꯒ ꯄꯨꯔꯛꯄꯅꯤ ꯑꯗꯨꯗ ꯑꯩꯒꯤ ꯏꯅꯥꯎꯅꯨꯄꯥ ꯑꯄꯤꯛꯄ ꯑꯃ ꯂꯩ ꯃꯥꯅ ꯈꯪꯗꯕ ꯍꯥꯏꯕꯁꯤꯗꯤ ꯈꯪꯗꯕꯅꯤ ꯑꯉꯥꯡꯁꯨ ꯑꯣꯏꯕꯅꯤꯅ ꯃꯣꯏꯗꯤ ꯈꯪꯗ꯭ꯔꯦ ꯑꯗꯨꯅ ꯍꯤꯇꯔꯗꯨ ꯊꯥꯔꯒ ꯊꯝꯕ ꯃꯇꯝꯗ ꯃꯥꯗꯤ ꯍꯤꯇꯔꯗꯨ ꯄꯥꯏꯁꯤꯜꯂꯨꯕ ꯃꯇꯝꯗ ꯃꯥꯏ ꯃꯈꯨꯠꯇꯣ ꯄꯣꯛꯑꯦ ꯑꯗꯨꯅ ꯃꯥꯗꯣ ꯗꯣꯛꯇꯔꯗꯁꯨ ꯆꯠꯅꯔꯦ ꯍꯣꯁꯄꯤꯇꯥꯜ ꯌꯧꯅꯔꯦ ꯑꯗꯒꯤ ꯑꯁꯣꯛ ꯑꯄꯟꯁꯨ ꯑꯗꯨꯝ ꯏꯃꯨꯡꯗ ꯅꯪꯈꯤꯕ ꯑꯗꯨꯒꯤ ꯃꯔꯝꯗꯨꯅ ꯑꯩꯅ ꯍꯤꯇꯔꯁꯦ ꯈꯟꯖꯕꯅꯤ ꯈꯪꯗꯕ ꯄꯣꯠꯅꯤꯅ ꯑꯉꯥꯡꯗꯤ ꯈꯪꯗꯦ ꯑꯗꯨꯅ ꯃꯈꯨꯠ ꯃꯁꯥ ꯁꯥꯡꯕꯅꯤꯅ ꯑꯗꯨꯝ ꯄꯥꯏꯁꯤꯜꯂꯤ ꯑꯗꯨꯗ ꯑꯁꯣꯛ ꯑꯄꯟ ꯊꯣꯛꯄꯒꯤ ꯈꯟꯖꯕꯅꯤ ꯍꯤꯇꯔꯁꯤ ꯑꯩꯒꯤ ꯑꯦꯛꯁꯄꯤꯔꯤꯌꯦꯟꯁ ꯑꯣꯏꯅ